ꯅꯨꯄꯤꯒꯤ ꯊꯥꯒꯤ ꯈꯣꯡꯀꯥꯞꯀꯤ ꯃꯇꯥꯡꯗ ꯍꯥꯏꯕ ꯇꯥꯔꯒꯗꯤ ꯑꯩꯈꯣꯏ ꯃꯁꯤ ꯌꯥꯝꯅ ꯃꯔꯨ ꯑꯣꯏꯕ ꯃꯇꯝ ꯑꯃꯅꯤ ꯃꯁꯤꯗꯒꯤꯁꯤꯗ ꯑꯩꯈꯣꯏꯅ ꯍꯛꯆꯥꯡ ꯂꯨꯅ ꯅꯥꯟꯅ ꯂꯩꯒꯅꯤ ꯐꯤ ꯑꯁꯦꯡꯕ ꯁꯦꯠꯀꯅꯤ ꯆꯤꯟꯖꯥꯛ ꯑꯐꯕ ꯆꯥꯒꯅꯤ ꯑꯗꯨꯒ ꯑꯩꯈꯣꯏꯅ ꯆꯤꯟꯖꯥꯛ ꯑꯐꯕ ꯆꯥꯔꯒ ꯃꯁꯤꯗꯒꯤꯁꯤꯗ ꯑꯩꯈꯣꯏꯅ ꯏꯁꯥꯒꯤ ꯑꯣꯏꯕ ꯏꯁꯥꯗꯒꯤ ꯆꯠꯈ꯭ꯔꯤꯕ ꯑꯗꯨꯒꯨꯝꯂꯕ ꯑꯩꯈꯣꯏꯅ ꯊꯥꯒꯤ ꯅꯨꯃꯤꯠ ꯃꯉꯥꯅꯤ ꯇꯔꯦꯠꯅꯤ ꯃꯁꯤꯗꯒꯤꯁꯤꯗ ꯑꯩꯈꯣꯏꯒꯤ ꯑꯥꯎꯠꯀꯝ ꯀꯔꯤ ꯍꯥꯏꯒꯗꯕꯅꯣ ꯃꯁꯤꯗ ꯆꯠꯈ꯭ꯔꯤꯕ ꯑꯩꯈꯣꯏꯗꯒꯤ ꯏꯁꯥꯗꯒꯤ ꯊꯣꯛꯈ꯭ꯔꯤꯕ ꯑꯗꯨꯒꯨꯝꯂꯕ ꯀꯩꯅꯣꯁꯤꯡ ꯑꯁꯤ ꯑꯁꯤꯒꯤ ꯃꯦꯛꯑꯞ ꯇꯧꯅꯕ ꯑꯩꯈꯣꯏꯗ ꯍꯥꯏꯖꯤꯟ ꯑꯣꯏꯕ ꯌꯥꯝꯅ ꯍꯥꯏꯖꯤꯅꯤꯛ ꯑꯣꯏꯕ ꯆꯤꯟꯖꯥꯛ ꯆꯥꯒꯅꯤ ꯑꯗꯨꯒ ꯐꯤꯔꯣꯜ ꯍꯥꯏꯖꯤꯅꯤꯛ ꯑꯣꯏꯕ ꯐꯤꯔꯣꯜ ꯃꯑꯣꯡꯗ ꯁꯦꯠꯀꯅꯤ ꯑꯩꯈꯣꯏꯅ ꯄꯪꯂꯩ ꯂꯩꯁꯤꯟꯕ ꯇꯥꯔꯒꯗꯤ ꯑꯩꯈꯣꯏꯒꯤ ꯏꯁꯥꯗ ꯇꯨꯡꯗ ꯁꯣꯛꯂꯛꯄ ꯌꯥꯕ ꯑꯗꯨꯒꯨꯝꯂꯕ ꯀꯌꯥꯃꯨꯛ ꯂꯩ ꯑꯗꯨꯅ ꯃꯁꯤꯗꯤ ꯔꯦꯂꯦꯇꯦꯠ ꯋꯤꯠ ꯗ ꯕ꯭ꯂꯠ ꯍꯥꯏꯕꯅꯤꯅ ꯕ꯭ꯂꯠꯁꯤꯗꯒꯤꯁꯤꯗ ꯑꯩꯈꯣꯏꯅ ꯀꯔꯤꯒꯨꯝꯕ ꯃꯍꯤꯛ ꯇꯣꯡꯅꯤꯡꯕ ꯃꯈꯜꯒꯤ ꯇꯣꯡꯈꯤꯕ ꯇꯥꯔꯒꯗꯤ ꯑꯩꯈꯣꯏꯗ ꯍꯥꯏꯔꯤꯕ ꯅꯨꯄꯤ ꯑꯗꯨꯒꯤ ꯃꯁꯥꯗ ꯃꯇꯨꯡꯗ ꯌꯥꯝꯅ ꯁꯣꯛꯂꯛꯄ ꯌꯥꯕ ꯃꯇꯥꯡ ꯑꯣꯏ ꯑꯗꯨꯅ ꯃꯁꯤꯗꯤ ꯑꯩꯈꯣꯏꯅ ꯆꯦꯛꯁꯤꯟ ꯊꯧꯔꯥꯡ ꯌꯥꯝꯅ ꯗꯔꯀꯥꯔ ꯂꯩ ꯃꯔꯝ ꯆꯥꯅ ꯃꯇꯤꯛ ꯆꯥꯅ ꯑꯦꯋꯥꯔꯅꯦꯁ ꯂꯩꯍꯟꯕꯁꯨ ꯃꯊꯧ ꯇꯥꯏ ꯍꯧꯔꯛꯂꯤꯕ ꯑꯉꯥꯡꯁꯤꯡꯗꯁꯨ ꯑꯗꯨꯒ ꯑꯩꯈꯣꯏꯁꯨ ꯃꯇꯤꯛ ꯆꯥꯅ ꯂꯩꯒꯗꯕꯅꯤ ꯑꯗꯨꯒ ꯇꯔꯨ ꯇꯅꯥꯟꯅ ꯂꯩꯒꯗꯕꯅꯤ ꯑꯩꯈꯣꯏ ꯍꯛꯆꯥꯡ ꯐꯅ ꯂꯩꯒꯦ ꯍꯥꯏꯕ ꯇꯥꯔꯒꯗꯤ ꯑꯩꯈꯣꯏꯅ ꯑꯍꯜ ꯂꯃꯟꯁꯤꯡꯅ ꯀꯔꯤ ꯆꯥꯒꯅꯤ ꯀꯔꯤ ꯆꯥꯔꯣꯏ ꯍꯥꯏꯕꯅꯆꯤꯡꯕ ꯆꯥꯕ ꯌꯥꯕꯁꯨ ꯂꯩ ꯑꯩꯈꯣꯏꯅ ꯃꯁꯤꯗ ꯍꯩ ꯍꯥꯏꯔꯒ ꯍꯩ ꯑꯗꯨꯒꯨꯝꯂꯕ ꯐꯤꯔꯣꯜꯗ ꯆꯨꯕ ꯆꯥꯕ ꯑꯗꯨꯒ ꯑꯁꯤꯒꯨꯝꯕ ꯆꯥꯕ ꯌꯥꯕ ꯌꯥꯗꯕꯅꯁꯨ ꯃꯇꯝꯗꯨꯗ ꯌꯥꯝꯅ ꯈꯥꯏꯕꯤ ꯑꯗꯨꯅ ꯃꯁꯤ ꯑꯩꯈꯣꯏ ꯌꯥꯝ ꯇꯦꯟꯇꯛꯅ ꯍꯥꯏꯔꯕꯗ ꯌꯥꯝꯅ ꯍꯥꯏꯖꯤꯅꯤꯛ ꯑꯣꯏꯕ ꯃꯑꯣꯡꯗ ꯃꯁꯤꯒꯤ ꯃꯇꯝꯁꯤꯗ ꯂꯩꯅꯅꯕ ꯍꯣꯠꯅꯍꯧꯕ ꯍꯥꯏꯕꯁꯤꯅ ꯑꯩꯈꯣꯏꯒꯤ ꯍꯦꯜ ꯀꯦꯌꯥꯔꯒꯤ ꯌꯥꯝ ꯇꯉꯥꯏ ꯐꯗ꯭ꯔꯕ ꯑꯃ ꯑꯣꯏ